ꯑꯥ ꯑꯊꯣꯛꯄꯝ ꯕꯤꯖꯦꯇꯥꯔꯣ ꯑꯣ ꯅꯪꯒꯤ ꯃꯅꯥ ꯃꯁꯤꯡꯗꯣ ꯑꯩꯁꯨ ꯂꯂꯣꯟꯅꯕ ꯈꯤꯇ ꯂꯧꯒꯦ ꯇꯧꯕꯅꯦ ꯑꯧ ꯑꯧ ꯑꯗꯣ ꯅꯪꯒꯤ ꯃꯅꯥ ꯃꯁꯤꯡꯁꯤꯁꯨ ꯐꯕ꯭ꯔꯣ ꯀꯃꯥꯏ ꯇꯧꯒꯦ ꯍꯥꯔ ꯅꯨꯡ ꯆꯥꯏꯗꯅ ꯑꯣꯔꯒꯥꯅꯤꯛ ꯑꯣꯏꯕ ꯑꯣꯏꯗꯕ

ꯑꯥ ꯍꯣꯏ ꯍꯣꯏ ꯑꯗꯨ ꯑꯣꯏꯇꯥꯔꯗꯤ ꯌꯥꯝ ꯅꯨꯡꯉꯥꯏꯖꯔꯦ ꯑꯗꯨꯒ ꯑꯩꯅ ꯑꯃꯃꯨꯛ ꯍꯪꯒꯗꯕꯁꯤꯅ ꯎꯝ ꯁꯣꯝꯒꯤ ꯃꯅꯥ ꯃꯁꯤꯡꯁꯤꯡꯁꯦ ꯁꯣꯝꯅ ꯊꯥꯕꯤꯕ꯭ꯔꯣ ꯅꯠꯇ꯭ꯔꯒ ꯃꯤꯉꯣꯟꯗꯒꯤ ꯂꯧꯕꯤꯕ꯭ꯔꯣ ꯑꯗꯨꯗꯤ ꯄꯨꯡ ꯀꯌꯥ ꯊꯥꯏ ꯄꯨꯡ ꯀꯌꯥ ꯀꯃꯥꯏꯅ ꯇꯧꯋꯤ ꯌꯥꯝꯅ ꯋꯥꯕ꯭ꯔꯥ ꯈꯣꯠꯄ꯭ꯔꯥ ꯑꯣ ꯑꯣ ꯍꯣꯏ ꯍꯣꯏ ꯍꯣꯏ ꯑꯗꯨꯗꯤ ꯎꯝ ꯑꯗꯨꯗꯤ ꯉꯁꯤꯒꯤ ꯑꯣꯏꯅꯗꯤ ꯊꯝꯖꯔꯒꯦꯀꯣ